ꯂꯝ ꯀꯣꯏꯕ ꯃꯇꯝꯗ ꯑꯩꯈꯣꯏꯒꯤ ꯃꯐꯝꯁꯤꯗ ꯂꯥꯛꯄ ꯃꯇꯝꯗ ꯃꯌꯥꯝꯅ ꯌꯥꯝ ꯄꯥꯝꯅꯔꯤꯁꯦ ꯑꯩꯈꯣꯏ ꯀꯛꯆꯤꯡꯒꯤ ꯀꯛꯆꯤꯡ ꯒꯥꯔꯗꯦꯟ ꯑꯗꯒꯤ ꯏꯀꯣ ꯄꯥꯛ ꯑꯗꯩ ꯋꯥꯡꯈꯩ ꯃꯩꯔꯥꯕꯒꯤ ꯃꯣꯅꯨꯃꯦꯟꯒꯨꯝꯕꯁꯤ ꯃꯌꯥꯝꯅ ꯌꯥꯝ ꯄꯥꯝꯅꯩ ꯑꯗꯒꯤ ꯆꯥꯅ ꯊꯛꯅꯕꯗ ꯍꯥꯏꯔꯒꯅ ꯀꯛꯆꯤꯡꯒꯤ ꯕꯣꯔꯥ ꯑꯗꯩ ꯆꯥꯁꯨꯕꯤ ꯑꯗꯩ ꯀꯛꯆꯤꯡꯒꯤ ꯁꯣꯏꯕꯨꯝ ꯁꯥꯛ ꯁꯤ ꯃꯌꯥꯝꯅ ꯌꯥꯝ ꯄꯥꯝꯅꯕ ꯆꯤꯟꯖꯥꯛ ꯑꯃꯅꯤ ꯑꯇꯣꯞꯄ ꯃꯐꯝꯗ ꯌꯦꯡꯅꯔꯨꯀꯥꯟꯗ ꯐꯪꯗꯦ ꯑꯗꯨꯒ ꯀꯛꯆꯤꯡꯗ ꯐꯪꯕ ꯁꯣꯏꯕꯨꯝꯁꯤꯒ ꯑꯇꯣꯞꯄ ꯃꯐꯝꯗ ꯐꯪꯕ ꯁꯣꯏꯕꯨꯝꯁꯤꯒ ꯈꯦꯠꯅꯕꯅꯤꯅ ꯀꯛꯆꯤꯡ ꯁꯣꯏꯕꯨꯝꯁꯨ ꯃꯌꯥꯝꯅ ꯌꯥꯝꯅ ꯄꯥꯝꯅꯩ ꯑꯗꯨꯒ ꯀꯛꯆꯤꯡ ꯒꯥꯔꯗꯦꯟ ꯑꯩꯈꯣꯏꯒꯤ ꯂꯝ ꯀꯣꯏꯕꯒꯤ ꯀꯛꯆꯤꯡ ꯒꯥꯔꯗꯦꯟꯁꯤ ꯆꯤꯡꯊꯛꯇꯁꯨ ꯑꯣꯏꯕꯅꯤꯅ ꯌꯦꯡꯊꯔꯛꯄ ꯃꯇꯝꯗ ꯃꯤꯠꯁꯨ ꯌꯥꯝ ꯅꯨꯡꯉꯥꯏꯕ ꯑꯗꯒꯤ ꯑꯁꯪ ꯑꯃꯥꯟ ꯃꯌꯥꯝ ꯑꯃꯁꯨ ꯎꯔꯦ ꯑꯗꯒꯤ ꯃꯊꯛꯇꯩ ꯌꯦꯡꯊꯔꯛꯄꯗ ꯃꯈꯥꯒꯤ ꯚ꯭ꯌꯨꯉꯩꯗꯣ ꯌꯦꯡꯕ ꯃꯇꯝꯗ ꯃꯤ ꯃꯤ ꯃꯌꯥꯝꯒꯤ ꯄꯨꯛꯅꯤꯡꯁꯨ ꯄꯦꯜꯍꯜꯂꯤ ꯑꯁꯪ ꯑꯃꯥꯟ ꯃꯌꯥꯝꯁꯨ ꯎꯕꯅꯤꯅ ꯑꯗꯨꯅ ꯌꯥꯝ ꯄꯥꯝꯅꯩ